ꯍꯜꯂꯣ ꯑꯣ ꯑꯁꯤꯕꯨ ꯏꯁꯇꯤꯀꯤ ꯔꯥꯏꯁꯂꯣ ꯑꯁꯤꯁꯦ ꯑꯣ ꯑꯁꯤ ꯑꯁꯤꯒꯤ ꯃꯍꯥꯎꯁꯦ ꯀꯃꯥꯏꯅ ꯇꯧꯕ꯭ꯔꯥꯀꯣ ꯍꯥꯏꯕꯗꯤ ꯏꯁꯇꯤꯀꯤ ꯔꯥꯏꯁꯇ ꯃꯈꯜ ꯃꯈꯜ ꯂꯩꯌꯦꯗꯅ ꯌꯥꯝꯅ ꯏꯁꯇꯤꯛ ꯑꯣꯏꯕ ꯌꯥꯝꯅ ꯅꯞꯄ ꯑꯃ ꯑꯗꯨꯒ ꯅꯞꯇꯒꯨꯝꯕꯁꯨ ꯂꯩꯌꯦꯗꯅ ꯑꯗꯨꯒ ꯑꯁꯤꯒꯤꯗꯤ ꯀꯃꯥꯏꯅ ꯇꯧꯕꯖꯥꯠꯂꯥ ꯃꯊꯛꯇ ꯒꯝꯒꯨꯝꯕ ꯌꯥꯎꯕꯖꯥꯠꯂꯥ ꯎꯝ ꯑꯣ ꯑꯣ ꯑꯣ ꯑꯗꯨ ꯑꯁꯤ ꯆꯥꯟꯗꯦꯜ ꯑꯦꯔꯤꯌꯥꯗ ꯁꯤꯒꯤ ꯏꯇꯤꯀꯤ ꯔꯥꯏꯁꯤ ꯌꯥꯝ ꯍꯥꯎꯔꯝꯒꯗꯧ ꯃꯥꯜꯂꯦꯅꯦ ꯑꯣ ꯑꯗꯨ ꯆꯥꯟꯗꯦꯜ ꯑꯦꯔꯤꯌꯥꯁꯤ ꯍꯤꯜꯂꯣꯝ ꯁꯥꯏꯠ ꯆꯤꯡꯉꯦꯗꯅ ꯑꯗꯨ ꯅꯣꯏꯗꯤ ꯀꯃꯥꯏꯅ ꯇꯝꯄꯥꯛꯀꯤ ꯏꯁꯇꯤꯀꯤ ꯔꯥꯏꯁ ꯐꯪꯕ꯭ꯔꯥ ꯅꯠꯇ꯭ꯔꯒ ꯑꯥꯂꯣꯝꯗꯒꯤ ꯂꯩꯕ꯭ꯔꯥ ꯅꯠꯇ꯭ꯔ ꯅꯣꯏ ꯅꯁꯥꯅ ꯊꯥꯖꯕ꯭ꯔꯣ ꯑꯣꯍꯣ ꯑꯣ ꯑꯣꯔꯒꯥꯅꯤꯛꯂꯣ ꯅꯠꯇ꯭ꯔꯒ ꯍꯥꯔꯒꯨꯝꯕꯒ ꯌꯥꯎꯕ꯭ꯔꯣ ꯑꯣ ꯍꯥꯏ ꯍꯥꯎꯒꯗꯧꯕꯁꯨ ꯃꯥꯜꯂꯤꯅꯦ ꯑꯣ ꯑꯗꯨ ꯑꯇꯣꯞꯄ ꯇꯨꯔꯤꯁꯀꯨꯝꯕꯗꯤ ꯆꯥꯟꯗꯦꯜꯗ ꯚꯤꯖꯤꯠ ꯇꯧꯕ ꯂꯥꯛꯄꯀꯥꯟꯗ ꯇ꯭ꯔꯥꯏꯒꯨꯝꯕꯗꯤ ꯇꯧꯕ꯭ꯔꯥ ꯅꯠꯇ꯭ꯔꯒ ꯃꯣꯏꯒꯤ ꯐꯤꯠꯕꯦꯛꯇꯤ ꯀꯃꯥꯏꯅ ꯑꯣꯏꯕ꯭ꯔꯣ ꯎꯝ ꯍꯨꯝ ꯑꯣ ꯑꯣ ꯑꯁꯤꯁꯦ ꯑꯁꯤ ꯅꯣꯏꯁꯤ ꯁꯤꯁꯦ ꯀꯃꯥꯏꯅ ꯊꯣꯡꯕꯖꯥꯠꯂ ꯍꯥꯏꯕꯗꯤꯀꯣ ꯍꯥꯏꯕꯗꯤ ꯏꯁꯇꯤꯝ ꯇꯧꯕ꯭ꯔꯥ ꯅꯠꯇ꯭ꯔꯒ ꯀꯨꯀꯔꯒꯨꯝꯕꯗ ꯀꯥꯝꯍꯟꯕ꯭ꯔꯥ ꯅꯠꯇ꯭ꯔꯒ ꯏꯁꯇꯤꯝ ꯇꯧꯋꯦ ꯑ ꯏꯁꯇꯤꯝ ꯇꯧꯕꯅ ꯂꯥꯏꯕ꯭ꯔꯥ ꯅꯠꯇ꯭ꯔꯒ ꯑꯇꯣꯞꯄ ꯃꯦꯊꯣꯠꯁꯤ ꯇ꯭ꯔꯥꯏ ꯇꯧꯒꯟꯗ꯭ꯔꯥ ꯑꯣꯟꯂꯤ ꯏꯇꯤꯝ ꯉꯥꯛꯇ ꯑꯌꯥꯝꯕ ꯇꯧꯅꯕ꯭ꯔꯥ ꯎꯝꯍꯨꯝ ꯑꯣ ꯑꯣ ꯑꯣ ꯑꯩꯁꯤ ꯑꯍꯥꯟꯕ ꯁꯣꯝꯗ ꯆꯥꯟꯗꯦꯜꯂꯣꯝ ꯁꯥꯏꯠꯇ ꯀꯣꯏꯕ ꯂꯥꯛꯄꯗꯨꯗ ꯈꯪꯗꯕꯗꯨꯗ ꯍꯪꯕꯅꯤ ꯑꯁꯣꯝꯅ ꯗꯤꯇꯦꯜꯁ ꯐꯖꯅ ꯇꯥꯛꯄꯤꯕꯒꯤꯗꯃꯛꯇ ꯌꯥꯝ ꯊꯥꯒꯠꯆꯔꯤꯀꯣ ꯎꯝ ꯑꯗꯨꯗꯤ